ꯏꯝꯐꯥꯜ ꯋꯦꯁ ꯖꯤꯂꯥ ꯍꯥꯏꯔꯤꯕꯁꯤ ꯑꯩꯈꯣꯏ ꯃꯅꯤꯄꯨꯔꯒꯤ ꯀꯣꯅꯨꯡ ꯑꯣꯏꯔꯤꯕ ꯁꯍꯔꯅꯤ ꯃꯗꯨꯅ ꯃꯔꯝ ꯑꯣꯏꯔꯀꯥꯟꯗ ꯑꯩꯈꯣꯏꯒꯤ ꯗꯦꯕꯂꯞꯃꯦꯟ ꯑꯃꯁꯨꯡ ꯆꯥꯎꯈꯠ ꯊꯧꯔꯥꯡꯁꯦ ꯌꯥꯝꯅ ꯃꯤꯠꯌꯦꯡ ꯆꯪꯅ ꯂꯧꯈꯠꯄꯒꯤ ꯃꯊꯧ ꯇꯥꯏꯌꯦꯅ ꯍꯥꯏꯖꯅꯤꯡꯏ ꯍꯥꯏꯕꯗꯤ ꯍꯧꯖꯤꯛ ꯑꯩꯈꯣꯏꯅ ꯊꯦꯡꯅꯔꯤꯕ ꯑꯋꯥꯕ ꯍꯥꯏꯔꯗꯤ ꯂꯩꯔꯤꯕ ꯑꯥꯈꯣꯏ ꯃꯅꯤꯄꯨꯔꯒꯤ ꯃꯅꯤꯄꯨꯔꯒꯤ ꯁꯦꯟꯊꯣꯛ ꯂꯝꯕꯤꯒꯤ ꯑꯣꯏꯔꯤꯕ ꯀꯩꯊꯦꯜ ꯀꯌꯥ ꯑꯃꯁꯨ ꯂꯩꯔꯤꯕꯅꯤ ꯃꯅꯤꯄꯨ ꯑꯗꯨꯕꯨ ꯀꯩꯊꯦꯜꯁꯤꯡꯁꯤꯗ ꯐꯝꯐꯝ ꯂꯩꯇꯅ ꯑꯍꯟ ꯑꯝ ꯑꯍꯟ ꯀꯌꯥꯁꯦ ꯑꯗꯨꯝ ꯁꯣꯔꯣꯛꯀꯨꯝꯕꯗ ꯐꯝꯕ ꯃꯇꯝꯗ ꯌꯦꯡꯕꯗ ꯌꯥꯝꯅ ꯅꯨꯡꯉꯥꯏꯖꯗꯦ ꯑꯗꯨꯅ ꯃꯔꯝ ꯑꯣꯏꯔꯀꯥꯟꯗ ꯂꯩꯔꯤꯕ ꯔꯤꯁꯣꯔꯁꯁꯦ ꯑꯁꯨꯛꯀꯤ ꯃꯇꯤꯛ ꯂꯩꯔꯤꯕ ꯂꯝ ꯑꯃ ꯑꯣꯏꯔꯤꯕꯅꯤꯅ ꯑꯩꯈꯣꯏꯒꯤ ꯏꯃꯥ ꯀꯩꯊꯦꯜꯗ ꯂꯩꯔꯤꯕ ꯃꯌꯥꯝꯅ ꯑꯗꯨꯝ ꯗꯤꯄꯦꯟꯗꯦꯟꯁꯤꯁꯦ ꯍꯟꯊꯅꯕ ꯃꯅꯤꯄꯨꯔ ꯃꯅꯤꯄꯨꯔꯒꯤ ꯑꯣꯏꯅ ꯇꯣꯉꯥꯟ ꯇꯣꯉꯥꯟꯕ ꯃꯐꯝꯗꯒꯤ ꯂꯥꯛꯏꯕ ꯃꯤꯁꯤꯡꯒꯤꯗꯃꯛꯇꯁꯨ ꯏꯝꯐꯥꯜ ꯁꯍꯔꯁꯤꯗ ꯃꯣꯏꯒꯤ ꯑꯣꯏꯅ ꯀꯩꯊꯦꯜꯒꯨꯝꯕ ꯁꯥꯕꯒꯤ ꯈꯨꯗꯣꯜ ꯑꯃ ꯁꯔꯀꯥꯔꯅ ꯇꯝꯕꯤꯔꯒꯗꯤ ꯌꯥꯝꯅ ꯅꯨꯡꯉꯥꯏꯒꯅꯤꯅ ꯍꯥꯏꯖꯅꯤꯡꯏ